ꯐꯤ ꯂꯣꯟꯕ ꯈꯣꯠꯄ ꯑꯗꯨꯝꯕꯒꯤꯗꯤ ꯇꯧꯖꯗ꯭ꯔꯦ ꯑꯩꯈꯣꯏꯅ ꯑꯃꯨꯛ ꯐꯤꯁꯥ ꯂꯣꯟꯁꯥ ꯇꯧꯕ ꯑꯣꯏꯅ ꯇꯧꯔꯦ ꯃꯌꯦꯡ ꯃꯁꯣꯟ ꯊꯣꯛꯄ ꯑꯗꯨꯗꯒꯤ ꯇꯧꯗ꯭ꯔꯦ ꯑꯩꯈꯣꯏꯅ ꯐꯤꯁꯥ ꯈ꯭ꯋꯥꯡ ꯐꯅꯦꯛ ꯑꯣꯏꯅ ꯁꯥꯖꯩ ꯈ꯭ꯋꯥꯡ ꯐꯅꯦꯛꯁꯤ ꯁꯥꯕ ꯃꯇꯝꯗ ꯌꯥꯝ ꯑꯍꯥꯟꯕ ꯃꯇꯝ ꯍꯧꯔꯛꯄꯗꯗꯤ ꯌꯥꯝꯅ ꯋꯥꯏ ꯋꯥꯏ ꯍꯥꯏꯕꯗꯤ ꯍꯩꯇ꯭ꯔꯤꯉꯩ ꯃꯇꯝꯗ ꯑꯗꯨꯅ ꯂꯪ ꯇꯠꯄ ꯁꯦꯝꯕ ꯁꯥꯕ ꯑꯗꯨꯗꯒꯤ ꯑꯗꯨꯒꯨꯝꯕ ꯈꯔ ꯋꯥꯒꯤ ꯑꯗꯨ ꯃꯇꯝꯗꯨꯗ ꯐꯤ ꯁꯥꯕꯁꯦ ꯀꯔꯝ ꯀꯥꯟꯗ ꯍꯩꯗꯣꯏꯅꯣ ꯈꯣꯠꯇꯣꯏꯅꯣꯅ ꯃꯤꯅ ꯊꯕꯛ ꯁꯨꯕ ꯎꯔ ꯀꯥꯟꯗꯗꯤ ꯌꯥꯝꯅ ꯇꯧꯅꯤꯡꯉꯦ ꯑꯗꯨ ꯍꯧꯖꯤꯛꯇꯤ ꯀꯩꯁꯨ ꯊꯣꯏꯗꯣꯛꯄ ꯑꯣꯏꯗ꯭ꯔꯦ ꯑꯩꯈꯣꯏꯒꯤ ꯑꯍꯟꯁꯤꯡꯅ ꯈꯔ ꯇꯥꯛꯄꯤ ꯇꯝꯕꯤꯗꯅ ꯃꯇꯝ ꯈꯔ ꯆꯪꯉꯁꯨ ꯍꯧꯖꯤꯛꯇꯤ ꯑꯗꯨꯝ ꯃꯥꯏꯄꯨꯅꯅ ꯍꯣꯠꯅꯕ ꯉꯝꯃꯦ ꯑꯗꯨꯅ ꯍꯥꯟꯅꯗꯤ ꯐꯤ ꯁꯥꯗ꯭ꯔꯤꯉꯩ ꯇꯝꯃ ꯁꯥꯕ ꯃꯇꯝꯗꯗꯤ ꯏꯄꯦꯟ ꯄꯦꯟꯖꯗꯦ ꯀꯔꯝꯕ ꯃꯇꯝꯗ ꯍꯩꯗꯣꯏꯅꯣ ꯈꯣꯠꯇꯣꯏꯅꯣꯅ ꯍꯧꯖꯤꯛꯇꯤ

ꯑꯗꯨ ꯑꯣꯏ ꯑꯗꯨꯒ ꯐꯤꯖꯣꯜꯗꯗꯤ ꯀꯩꯁꯨ ꯊꯣꯏꯗꯣꯛꯅ ꯑꯔꯨꯕ ꯐꯤꯖꯣꯜ ꯂꯩꯇ꯭ꯔꯦ ꯑꯗꯨꯝꯕꯒꯤꯗꯤ ꯀꯌꯥ ꯊꯣꯏꯗꯣꯛꯅ ꯈꯟꯗ꯭ꯔꯦ ꯑꯗꯣ ꯍꯧꯖꯤꯛ ꯊꯕꯛ ꯑꯃ ꯇꯧꯕ ꯃꯇꯝꯗ ꯃꯥꯏꯄꯨꯅꯅ ꯍꯣꯠꯅꯔꯕꯅꯤꯅ ꯀꯩꯁꯨ ꯅꯨꯡꯉꯥꯏꯇꯕ ꯈꯣꯠꯇꯕ ꯂꯩꯇ꯭ꯔꯦ ꯍꯥꯟꯅꯒ ꯍꯥꯏꯔꯨꯔꯗꯤ ꯌꯥꯝ ꯅꯨꯡꯉꯥꯏꯔꯦ ꯑꯗꯨꯒ ꯑꯍꯦꯟꯕ ꯃꯌꯦꯛ ꯃꯁꯣꯟ ꯊꯣꯛꯄ ꯈꯣꯠꯄ ꯑꯗꯨꯝꯕꯒꯤꯗꯤ ꯀꯌꯥ ꯇꯧꯗ꯭ꯔꯦ

ꯑꯗꯨꯒ ꯑꯩꯅ ꯈꯨꯂꯣꯟꯁꯤꯡ ꯈꯣꯠꯄ ꯊꯕꯛ ꯂꯣꯟꯕ ꯈꯣꯠꯄꯒꯤꯗꯤ ꯄꯥꯛꯅ ꯀꯩꯅꯣ ꯇꯧꯗ꯭ꯔꯕꯅꯤꯅ ꯑꯩꯗꯤ ꯐꯤ ꯁꯥꯕꯁꯤꯅ ꯑꯩꯅ ꯈ꯭ꯋꯥꯏꯗꯒꯤ ꯅꯨꯡꯉꯥꯏꯖꯕ ꯍꯥꯏꯕꯗꯨ ꯑꯣꯏꯔꯦ